ꯑꯩꯅ ꯃꯣꯕꯥꯏꯜ ꯑꯃ ꯂꯩꯔꯨꯝꯅꯤ ꯃꯣꯕꯥꯏꯜ ꯑꯁꯤ ꯌꯥꯝꯅ ꯅꯨꯡꯉꯥꯏ ꯁꯤꯖꯤꯟꯅꯕ ꯀꯦꯃꯦꯔꯥꯥ ꯁꯦꯡꯏ ꯃꯣꯕꯥꯏꯜ ꯆꯥꯔꯁ ꯇꯧꯕꯗ ꯌꯥꯝꯅ ꯊꯨꯅ ꯀꯥꯏ ꯊꯨꯅꯁꯨ ꯇꯥꯗꯦ ꯌꯥꯝꯅ ꯅꯨꯡꯉꯥꯏ ꯃꯣꯕꯥꯏꯜ ꯑꯁꯤ